ꯑꯩꯈꯣꯏꯒꯤ ꯚꯥꯔꯠꯇ ꯀꯩꯅꯣ ꯃꯤꯌꯥꯝꯅ ꯀꯣꯏꯕ ꯆꯠꯄ ꯃꯔꯨ ꯑꯣꯏꯕ ꯂꯥꯏꯅꯤꯡꯒꯤ ꯃꯐꯝꯁꯤꯡꯁꯦ ꯀꯩꯅꯣ ꯒꯣꯜꯗꯟ ꯇꯦꯝꯄꯜ ꯀꯧꯕ ꯑꯃ꯭ꯔꯤꯠꯁꯔ ꯄꯟꯖꯥꯕꯇꯒꯤ ꯂꯩꯕꯀꯣ ꯑꯗꯨꯒ ꯀꯩꯅꯣ ꯃꯦꯀꯥ ꯀꯧꯕ ꯑꯗꯨꯒ ꯒꯣꯕꯤꯟꯗꯖꯤ ꯇꯦꯝꯄꯜ ꯑꯗꯨꯒ ꯑꯩꯈꯣꯏ ꯀꯩꯅꯣ ꯑꯩꯈꯣꯏꯒꯤ ꯏꯁꯇꯦꯠꯇꯗꯤ ꯀꯪꯂꯥꯒꯨꯝꯕ ꯂꯩꯕꯀꯣ ꯑꯇꯩꯗꯤ ꯌꯥꯝ ꯑꯩꯗꯤ ꯁꯤꯒꯤ ꯖꯒꯥꯗꯗꯤ ꯌꯥꯝ ꯍꯩꯕꯗꯤ ꯂꯩꯇꯦ ꯑꯗꯨꯅ ꯑꯗꯨꯈꯛ ꯑꯗꯨꯈꯛꯅ ꯍꯩꯕꯅꯤ ꯑꯗꯨ ꯁꯤ ꯑꯗꯨꯒꯤ ꯑꯗꯨꯒꯤ ꯖꯒꯥꯗꯨꯗ ꯃꯤꯁꯦ ꯃꯨꯁꯂꯤꯝ ꯅꯠꯇ꯭ꯔꯒ ꯍꯤꯟꯗꯨꯁꯤꯡꯁꯦ ꯂꯥꯛꯂꯒ ꯃꯤ ꯃꯣꯏꯒꯤ ꯂꯥꯏꯒꯤ ꯈꯨꯔꯨꯝꯒꯨꯝꯕ ꯇꯧꯋꯦꯕꯀꯣ ꯑꯗꯨ ꯈꯪꯏ ꯑꯇꯩꯗꯤ ꯈꯪꯗꯦ ꯑꯗꯨ ꯌꯦꯡꯕꯁꯨ ꯌꯥꯝ ꯀꯩꯅꯣ ꯃꯣꯏꯒꯤ ꯂꯥꯏ ꯅꯤꯡꯕꯒꯤ ꯃꯐꯝꯁꯦ ꯌꯥꯝ ꯐꯖꯩꯑꯕꯀꯣ ꯑꯗꯨꯒ ꯃꯤ ꯃꯁꯥꯁꯨ ꯌꯥꯝ ꯀꯩꯅꯣ ꯅꯨꯡꯉꯥꯏꯅ ꯆꯠꯄ ꯑꯗꯨꯒꯨꯝꯕ ꯆꯠꯂꯒ ꯍꯔꯥꯎꯔꯒ ꯂꯥꯛꯄꯗꯨꯗꯤ ꯌꯥꯝ ꯊꯦꯡꯅꯩꯌꯦ ꯑꯗꯨ ꯈꯛꯅꯤ ꯑꯩꯁꯨ ꯌꯥꯝ ꯁꯤꯒꯤ ꯖꯒꯥꯗꯨꯗꯗꯤ ꯌꯥꯝ ꯍꯩꯇꯦ